ꯄꯦꯟꯇꯤꯡꯁꯤ ꯑꯍꯥꯟꯕ ꯌꯦꯛꯄꯗꯤ ꯋꯥꯈꯜꯅ ꯄꯪꯁꯥ ꯁꯥꯖꯤꯜꯂꯝꯃꯦ ꯑꯗꯨꯕꯨ ꯍꯧꯖꯤꯛꯇꯤ ꯁꯨꯝ ꯁꯃꯥꯖꯁꯤꯗ ꯂꯩꯔꯤꯕ ꯃꯑꯣꯡ ꯃꯇꯧ ꯏꯁꯇ꯭ꯔꯛꯆꯔ ꯃꯌꯥꯝ ꯑꯃ ꯎꯔꯛꯄꯅꯤꯅ ꯍꯥꯟꯅꯒꯤ ꯑꯔꯤꯕ ꯄꯦꯟꯇꯤꯡꯒꯨꯝꯕ ꯀꯩꯒꯨꯝꯕ ꯎꯔꯨꯔꯒ ꯁꯨꯝ ꯊꯃꯣꯏꯗ ꯍꯥꯟꯅꯒꯤꯗꯨ ꯌꯦꯛꯅꯤꯡꯕꯒꯨꯝꯕ ꯐꯥꯎꯕ ꯑꯗꯒꯤ ꯍꯥꯟꯅꯒꯤ ꯐꯖꯕ ꯚꯤꯌꯨ ꯀꯌꯥ ꯑꯃꯁꯨ ꯍꯥꯞꯆꯤꯜꯂꯒ ꯍꯧꯖꯤꯛꯀꯤ ꯑꯅꯧꯕꯁꯤꯡꯁꯤꯒ ꯍꯥꯞꯆꯤꯜꯂꯒ ꯐꯖ ꯐꯖꯕ ꯄꯦꯟꯇꯤꯡ ꯃꯌꯥꯝ ꯑꯃ ꯌꯦꯛꯄ ꯌꯥꯔꯦ ꯍꯥꯏꯇꯥꯔꯦ ꯑꯗꯨꯒ ꯑꯩꯈꯣꯏꯒꯤ ꯄꯦꯟꯇꯤꯡꯗ ꯊꯃꯣꯏ ꯁꯨꯝꯍꯠꯄ ꯌꯥꯕꯁꯨ ꯃꯌꯥꯝ ꯑꯃ ꯌꯦꯛꯅꯔꯤ ꯑꯗꯨꯒꯨꯝꯕꯗꯨꯁꯨ ꯌꯦꯛꯄ ꯑꯗꯨꯝ ꯇꯧꯋꯤ ꯑꯗꯨꯒ ꯄꯦꯟꯇꯤꯡꯗ ꯑꯩꯈꯣꯏꯒꯤ ꯇꯨꯡꯗ ꯂꯥꯛꯀꯗꯕꯁꯨ ꯑꯗꯨꯝ ꯌꯦꯛꯁꯤꯟꯕ ꯌꯥꯔꯦ ꯁꯨꯝ ꯋꯥꯈꯜꯅ ꯁꯥꯒꯠꯂꯒ ꯑꯅꯝꯕꯅ ꯄꯦꯟꯇꯤꯡ ꯍꯥꯏꯁꯤꯗꯕꯨ ꯋꯥꯈꯜꯅ ꯁꯥꯔꯒ ꯌꯦꯛꯄ ꯉꯥꯛꯇꯅꯤ ꯑꯗꯨꯒ ꯑꯁꯦꯡꯕꯒꯤꯁꯨ ꯌꯥꯎꯋꯦ ꯑꯁꯦꯡꯕꯒꯤ ꯊꯣꯛꯄ ꯊꯧꯗꯣꯛꯁꯨ